ꯄ꯭ꯔꯤꯊꯤꯕꯤ ꯄ꯭ꯔꯤꯊꯤꯕꯤꯗ ꯐꯖꯕ ꯀꯌꯥ ꯃꯔꯨꯝ ꯑꯃ ꯂꯩ ꯑꯗꯨꯕꯨ ꯑꯩꯅ ꯈ꯭ꯋꯥꯏꯗꯩ ꯄꯥꯝꯖꯕꯗꯤ ꯇꯥꯖ ꯃꯍꯟꯁꯦ ꯑꯃꯨꯔꯛꯇꯪ ꯎꯖꯔꯗꯤꯑꯅ ꯈꯜꯂꯤ ꯃꯁꯤ ꯑꯩꯒꯤ ꯄꯤꯛꯂꯤꯉꯩꯒꯤ ꯃꯪꯂꯥꯟꯅꯤ ꯇꯥꯖ ꯃꯍꯜ ꯑꯁꯤ ꯄ꯭ꯔꯤꯊꯤꯕꯤꯒꯤ ꯁꯕꯦꯟ ꯋꯥꯟꯗꯔꯁꯇꯁꯨ ꯆꯜꯂꯤ ꯑꯗꯣ ꯍꯟꯗꯛ ꯆꯍꯤ ꯑꯁꯤꯗ ꯆꯠꯀꯦꯅ ꯈꯜꯂꯤ ꯑꯩꯒꯤ ꯏꯃꯥꯅꯕꯁꯤꯡꯒ ꯑꯗꯨꯕꯨ ꯑꯩꯅ ꯆꯠꯇꯣꯏꯁꯦ ꯐ꯭ꯂꯥꯏꯠꯇꯔꯥ ꯇ꯭ꯔꯦꯟꯗꯔꯗꯤ ꯈꯪꯗ꯭ꯔꯦ ꯐ꯭ꯂꯥꯏꯠꯇꯅ ꯑꯃꯨꯛ ꯆꯠꯄꯅ ꯃꯐꯝ ꯑꯁꯦ ꯏꯀꯨꯏ ꯌꯥꯝ ꯀꯨꯏꯅ ꯆꯪꯗꯕꯤꯗ ꯌꯧꯋꯤ ꯑꯗꯨꯕꯨ ꯇ꯭ꯔꯦꯟꯗ ꯆꯠꯂꯒꯅ

ꯐꯖꯕ ꯀꯌꯥꯔꯨꯝ ꯑꯃꯁꯨ ꯎꯏ ꯇ꯭ꯔꯦꯟ ꯊꯧꯕ ꯃꯇꯝꯗ ꯃꯗꯨꯅ ꯇ꯭ꯔꯦꯟꯗ ꯑꯩꯒꯤ ꯋꯥꯈꯟꯗꯗꯤ ꯇ꯭ꯔꯦꯟꯗ ꯆꯠꯄꯅꯗꯤ ꯐꯩꯑꯅ ꯈꯜꯂꯤ ꯏꯃꯥꯅꯕꯁꯤꯡꯒ ꯏꯟꯖꯣꯏ ꯇꯧꯔꯒ ꯆꯠꯀꯅꯤ ꯇ꯭ꯔꯦꯟꯗ ꯆꯠꯂꯗꯤ ꯇꯥꯖ ꯃꯍꯟ ꯑꯁꯤꯗ ꯑꯩꯒꯤ ꯑꯃꯨꯔꯛꯇꯪ ꯑꯣꯏꯔꯁꯨ ꯐꯣꯇꯣ ꯑꯃꯇꯒ ꯀꯥꯞꯆꯔꯒ ꯑꯩꯒꯤ ꯃꯦꯃꯣꯔꯤ ꯑꯣꯏꯅ ꯊꯝꯕꯁꯨ ꯄꯥꯝꯃꯤ ꯇꯥꯖ ꯃꯍꯜ ꯑꯁꯤ ꯄ꯭ꯔꯤꯊꯤꯕꯤꯗ ꯂꯩꯔꯤꯕ ꯃꯤ ꯄꯣꯠ ꯈꯨꯗꯤꯡꯃꯛꯁꯨ ꯆꯠꯄ ꯄꯥꯝꯂꯝꯒꯅꯤ ꯑꯩꯒꯨꯝꯅ ꯃꯌꯥꯝꯁꯨ ꯑꯩꯅ ꯈꯜꯂꯤꯕ ꯁꯨꯃꯥꯏꯅ ꯈꯟꯕ ꯀꯌꯥꯃꯔꯨꯝ ꯑꯃꯁꯨ ꯂꯩꯔꯝꯒꯅꯤ ꯑꯗꯨꯕꯨ ꯆꯠꯅꯤꯡꯕ ꯀꯌꯥꯁꯨ ꯃꯍꯥꯛꯀꯤ ꯐꯦꯃꯤꯂꯤꯒꯤ ꯄ꯭ꯔꯣꯕ꯭ꯂꯦꯝ ꯍꯥꯏꯕꯗꯤ ꯄꯩꯁꯥ ꯅꯨꯡꯁꯥꯒꯤ ꯅ ꯃꯔꯝ ꯑꯣꯏꯗꯨꯅ ꯆꯠꯄ ꯉꯝꯗꯕ ꯀꯌꯥ ꯑꯃꯁꯨ ꯂꯩꯔꯝꯒꯅꯤ ꯑꯩꯁꯨ ꯆꯠꯅꯤꯡꯉꯦ ꯍꯥꯏꯔꯤꯕꯁꯤ ꯄꯩꯁꯥ ꯅꯨꯡꯁꯥ ꯃꯔꯥꯡ ꯀꯥꯏꯔꯕꯗꯤ ꯆꯠꯍꯟꯕ ꯉꯝꯅꯕ ꯆꯠꯍꯟꯕ ꯉꯝꯕ ꯑꯣꯏꯁꯅꯨ ꯑꯗꯨꯒ ꯇꯥꯖ ꯃꯍꯜ ꯑꯁꯤ ꯑꯩꯈꯣꯏꯒꯤ ꯁꯍꯥꯖꯍꯥꯟꯅ ꯁꯥꯔꯝꯕꯅꯤ ꯁꯍꯥ ꯃꯍꯥꯛꯀꯤ ꯅꯨꯄꯤꯒꯤꯗꯃꯛꯇ ꯃꯝꯇꯥꯖ ꯕꯦꯒꯝꯒꯤꯗꯃꯛꯇ ꯃꯁꯤ ꯌꯥꯝꯅ ꯐꯖꯕ ꯌꯨꯝ ꯑꯃꯅꯤ ꯃꯁꯤ ꯃꯍꯥꯛꯀꯤ ꯅꯨꯄꯤꯒꯤꯗꯃꯛꯇ ꯁꯍꯥꯖꯍꯥꯟꯅ ꯁꯥꯕꯤꯔꯝꯕꯅꯤ